ꯍꯜꯂꯣ ꯅꯥꯎꯕꯤꯒꯤ ꯔꯦꯁꯇꯨꯔꯦꯟ ꯀꯥꯎꯟꯇꯔ ꯑꯣꯏꯕꯤꯔꯕ꯭ꯔꯥ ꯑꯆꯥ ꯑꯊꯛ ꯑꯗꯨ ꯌꯧꯔꯛꯂꯦ ꯌꯥꯝꯅ ꯍꯥꯎꯋꯤ ꯅꯍꯥꯛꯀꯤ ꯁꯔꯚꯤꯁ ꯌꯥꯝꯅ ꯐꯖꯩ ꯑꯗꯨꯕꯨ ꯑꯩꯅ ꯑꯃꯗꯤ ꯁꯦꯝꯗꯣꯛꯅꯤꯡꯉꯤ ꯑꯗꯨꯗꯤ ꯃꯣꯔꯣꯛ ꯈꯔ ꯁꯥꯏ ꯃꯗꯨ ꯍꯟꯊꯔꯒꯗꯤ ꯍꯦꯟꯅ ꯍꯥꯎꯅꯤ ꯍꯥꯏꯅ ꯈꯟꯖꯩ